ꯉꯁꯤ ꯑꯩꯅ ꯉꯥꯡꯖꯒꯗꯣꯔꯤꯕ ꯗ꯭ꯔꯣꯋꯤꯡ ꯑꯁꯤ ꯄꯤꯛꯇꯛ ꯇꯧꯅ ꯂꯩꯕ ꯈꯨꯟ ꯑꯃ ꯆꯤꯡꯅ ꯀꯣꯏꯅ ꯂꯩꯕ ꯑꯗꯨꯒꯤ ꯃꯔꯝꯗ ꯉꯥꯡꯖꯒꯗꯕꯅꯤ ꯑꯩꯅ ꯌꯦꯛꯇꯨꯅ ꯊꯝꯈꯤꯕ ꯗ꯭ꯔꯣꯋꯤꯡ ꯑꯁꯤ ꯆꯤꯡꯅ ꯀꯣꯏꯅ ꯂꯩꯕ ꯈꯨꯟ ꯑꯃꯒꯤ ꯃꯔꯝꯗꯅꯤ ꯈꯨꯜ ꯑꯁꯤ ꯆꯤꯡꯖꯥꯎ ꯀꯌꯥꯅ ꯀꯣꯏꯔꯒ ꯂꯩꯌꯤ ꯆꯤꯡ ꯑꯗꯨ ꯎ ꯋꯥ ꯃꯌꯥꯝ ꯍꯧꯗꯨꯅ ꯋꯥꯗꯒꯤ ꯁꯍꯤꯗꯒꯤ ꯎꯆꯥꯟꯗꯒꯤ ꯃꯈꯜ ꯃꯈꯜꯒꯤ ꯋꯥ ꯎ ꯋꯥꯁꯤꯡ ꯑꯁꯤ ꯌꯥꯝꯅ ꯍꯧꯋꯤ ꯑꯗꯨꯒ ꯈꯔ ꯃꯈꯥ ꯆꯠꯊꯔꯒ ꯆꯤꯡꯈꯣꯡꯗꯅ ꯌꯥꯝꯅ ꯅꯨꯡꯁꯤꯔꯕ ꯄꯤꯛꯇꯛ ꯇꯧꯕ ꯈꯨꯟ ꯑꯃ ꯇꯥꯔꯝꯃꯤ ꯈꯨꯟ ꯑꯗꯨꯗꯒꯤ ꯂꯩꯕ ꯃꯤꯑꯣꯏꯁꯤꯡ ꯑꯁꯤ ꯊꯕꯛ ꯁꯨꯕ ꯂꯧ ꯎꯕ ꯆꯤꯡ ꯂꯧ ꯎꯕ ꯑꯁꯤꯅ ꯃꯈꯣꯏꯒꯤ ꯊꯕꯛꯅꯤ ꯑꯗꯨꯅ ꯑꯩꯈꯣꯏꯅ ꯃꯈꯣꯏꯁꯤꯡ ꯑꯁꯤ ꯃꯇꯧ ꯀꯔꯝꯅ ꯍꯤꯡꯕꯒꯦ ꯍꯥꯏꯕꯒꯤ ꯃꯔꯝꯗ ꯈꯔ ꯉꯥꯡꯖꯒꯦ ꯃꯈꯣꯏꯅ ꯃꯇꯝ ꯃꯇꯝꯒꯤ ꯃꯇꯨꯡ ꯏꯟꯅ ꯊꯕꯛꯁꯤꯡ ꯑꯁꯤ ꯁꯨꯔꯒ ꯃꯈꯣꯏꯅ ꯐꯧ ꯃꯇꯝꯗꯅ ꯐꯧ ꯂꯤꯡꯂꯒ ꯐꯧ ꯑꯗꯨ ꯈꯥꯎꯔꯒ ꯃꯈꯣꯏꯒꯤ ꯆꯥꯅ ꯊꯛꯅꯕ ꯑꯗꯨꯃꯥꯏꯅ ꯁꯤꯖꯤꯟꯅꯈꯤꯕꯅꯤ ꯑꯗꯨꯒ ꯆꯤꯡ ꯂꯧꯗꯅ ꯑꯦꯟꯁꯥꯡ ꯅꯥꯄꯤ ꯊꯥꯕ ꯑꯗꯨꯗꯒꯤ ꯃꯣꯔꯣꯛ ꯊꯥꯕ ꯂꯐꯨ ꯄꯥꯟꯕꯤ ꯑꯗꯒꯤ ꯍꯋꯥꯏꯒꯨꯝꯕ ꯆꯨꯒꯨꯝꯕ ꯊꯥꯕ ꯑꯁꯤꯅ ꯃꯈꯣꯏꯒꯤ ꯆꯍꯤ ꯑꯃꯒꯤ ꯑꯗꯨꯝ ꯏꯟꯀꯝ ꯍꯥꯏꯕꯗꯨ ꯑꯣꯏꯔꯦ ꯑꯗꯨꯅ ꯈꯨꯟ ꯑꯁꯤꯒꯤ ꯃꯈꯥ ꯊꯪꯕ ꯁꯔꯨꯛꯇ ꯇꯨꯔꯦꯜ ꯑꯃꯁꯨ ꯆꯦꯜꯂꯤ ꯇꯨꯔꯦꯜ ꯑꯗꯨꯗꯅ ꯃꯈꯣꯏꯒꯤ ꯈꯨꯟ ꯑꯗꯨꯒꯤ ꯁꯤꯖꯤꯟꯅꯔꯤꯕ ꯏꯁꯤꯡꯁꯤꯡ ꯑꯁꯤ ꯑꯗꯨꯗꯒꯤ ꯂꯧꯋꯤ ꯏꯁꯤꯡ ꯑꯗꯨ ꯇꯔꯨ ꯇꯔꯨꯅ ꯆꯦꯜꯂꯤ ꯑꯗꯨꯗꯒꯤ ꯉꯥꯁꯤꯡ ꯐꯥꯗꯨꯅ ꯃꯈꯣꯏꯅ ꯆꯥꯕ ꯊꯛꯄ ꯑꯗꯨ ꯑꯌꯥꯝꯕ ꯃꯈꯣꯏꯅ ꯑꯗꯨꯗ ꯁꯤꯖꯤꯟꯅꯩ ꯑꯗꯨꯒ ꯂꯧꯒꯤ ꯗꯔꯀꯥꯔ ꯑꯣꯏꯕ ꯏꯁꯤꯡꯁꯤꯡ ꯑꯁꯤꯁꯨ ꯂꯧ ꯂꯧꯒꯤ ꯗꯔꯀꯥꯔ ꯑꯣꯏꯕ ꯏꯁꯤꯡꯁꯤꯡ ꯑꯗꯨꯁꯨ ꯇꯨꯔꯦꯜ ꯑꯗꯨꯗꯒꯤ ꯃꯈꯣꯏꯅ ꯆꯤꯡꯈꯠꯇꯨꯅ ꯁꯤꯖꯤꯟꯅꯩ ꯈꯨꯟ ꯑꯁꯤꯗ ꯂꯩꯔꯤꯕ ꯃꯤꯁꯤ ꯑꯌꯥꯝꯕ ꯈ꯭ꯔꯤꯁꯇꯦꯟꯅꯤ ꯃꯈꯣꯏꯅ ꯈꯨꯟ ꯑꯗꯨꯒꯤ ꯅꯥꯀꯟ ꯑꯗꯨꯋꯥꯏꯗ ꯆꯔꯆ ꯃꯆꯥ ꯑꯃꯁꯨ ꯁꯥꯗꯨꯅ ꯑꯉꯧꯕ ꯔꯪꯅ ꯍꯥꯏꯗꯨꯅ ꯂꯩ ꯈꯨꯟ ꯑꯁꯤꯗ ꯂꯩꯔꯤꯕ ꯅꯨꯄꯥ ꯅꯨꯄꯤ ꯄꯨꯝꯅꯃꯛ ꯆꯔꯆꯇ ꯂꯣꯏꯅ ꯆꯠꯅꯩ ꯁꯟꯗꯦ ꯅꯨꯃꯤꯠꯇ ꯑꯗꯨꯒ ꯑꯇꯣꯞꯄ ꯅꯨꯃꯤꯠꯇꯅ ꯃꯈꯣꯏꯁꯤꯡ ꯑꯁꯤ ꯊꯕꯛꯇ ꯌꯥꯝꯅ ꯄꯨꯛꯅꯤꯡ ꯆꯪꯕ ꯈꯨꯟ ꯑꯃꯁꯨ ꯑꯣꯏ ꯃꯈꯣꯏꯁꯤꯡ ꯑꯁꯤꯅ ꯎ ꯋꯥ ꯌꯥꯟꯊꯠꯄ ꯑꯗꯒꯤ ꯄꯥꯝꯂꯧ ꯍꯥꯏꯕ ꯀꯌꯥ ꯇꯧꯗꯦ ꯃꯔꯝꯗꯤ ꯃꯈꯣꯏꯅ ꯊꯥꯏꯅꯒꯤ ꯁꯤꯖꯤꯟꯅꯈ꯭ꯔꯕ ꯄꯥꯝꯂꯧ ꯑꯗꯨꯗ ꯅꯠꯇꯅ ꯑꯇꯣꯞꯄ ꯄꯥꯝꯂꯧꯁꯤꯡ ꯑꯁꯤ ꯃꯈꯣꯏꯅ ꯄꯥꯛꯇꯤ ꯁꯤꯖꯤꯟꯅꯗꯦ ꯃꯔꯝꯗꯤ ꯁꯪꯗꯨꯅꯇ ꯂꯩꯕ ꯃꯐꯝ ꯑꯗꯨ ꯃꯈꯣꯏꯅ ꯌꯥꯝꯅ ꯄꯥꯝꯕꯅꯤꯅ ꯃꯈꯣꯏꯅ ꯅꯦꯆꯔꯒꯤ ꯑꯣꯏꯕ ꯄꯣꯠ ꯆꯩꯁꯤꯡ ꯑꯁꯤ ꯌꯥꯝꯅ ꯉꯥꯛ ꯁꯦꯜꯂꯤ ꯃꯈꯣꯏꯁꯤꯡꯅ ꯑꯍꯥꯡꯕ ꯖꯒꯥ ꯑꯗꯨꯗ ꯎ ꯋꯥ ꯊꯥꯖꯤꯟꯕ ꯑꯁꯤ ꯑꯌꯥꯝꯕ ꯇꯧꯋꯤ ꯑꯗꯨꯒ ꯈꯨꯟ ꯑꯁꯤꯗ ꯂꯩꯔꯤꯕ ꯑꯉꯥꯡꯁꯤꯡ ꯑꯁꯤ ꯃꯍꯩ ꯃꯁꯤꯡ ꯑꯗꯒꯤ ꯑꯍꯟꯁꯤꯡꯅ ꯃꯍꯩ ꯃꯁꯤꯡ ꯍꯩꯇ꯭ꯔꯕꯁꯨ ꯑꯉꯥꯡꯁꯤꯡ ꯑꯁꯤꯗꯤ ꯍꯩꯇꯕ ꯌꯥꯗꯦ ꯍꯥꯏꯗꯨꯅ ꯇꯝꯄꯥꯛꯇ ꯀꯨꯝꯍꯜꯂꯤ ꯗ꯭ꯔꯣꯋꯤꯡ ꯑꯁꯤ ꯌꯦꯡꯕ ꯃꯇꯝꯗ ꯌꯥꯝꯅ ꯌꯦꯡꯕꯗ ꯌꯥꯝꯅ ꯅꯨꯡꯁꯤꯕ ꯈꯨꯟ ꯑꯃꯅꯤ ꯗ꯭ꯔꯣꯋꯤꯡ ꯑꯁꯤꯗ ꯊꯥꯏꯅꯒꯤ ꯑꯣꯏꯕ ꯊꯥꯏꯅꯒꯤ ꯑꯕꯣꯛ ꯄꯨꯄꯨꯁꯤꯡꯅ ꯂꯩꯔꯝꯕꯒꯤ ꯄꯨꯟꯁꯤ ꯑꯁꯤ ꯃꯈꯣꯏꯗꯤ ꯑꯌꯥꯝꯕ ꯁꯥꯏꯀꯜ ꯁꯟ ꯒꯥꯔꯤ ꯑꯁꯤ ꯑꯌꯥꯝꯕ ꯁꯤꯖꯤꯟꯅꯕ ꯃꯐꯝꯅꯤ ꯅꯥꯀꯟ ꯑꯁꯤꯗ ꯌꯦꯛꯂꯤꯕꯁꯤ ꯁꯟ ꯒꯥꯔꯤ ꯅꯨꯄꯥ ꯑꯃꯅ ꯁꯟ ꯒꯥꯔꯤ ꯊꯧꯔꯒ ꯆꯠꯄ ꯑꯁꯤꯁꯨ ꯌꯥꯎꯔꯤ ꯑꯗꯨꯒ ꯅꯥꯀꯟ ꯑꯃꯗ ꯅꯨꯄꯥꯅ ꯁꯥꯏꯀꯜ ꯊꯧꯔꯒ ꯆꯠꯄ ꯑꯁꯤꯁꯨ ꯌꯥꯎꯔꯤ ꯑꯗꯨꯅ ꯗ꯭ꯔꯣꯋꯤꯡ ꯑꯁꯤ ꯃꯇꯝ ꯑꯁꯤꯗꯗꯤ ꯌꯥꯝꯅ ꯁꯟ ꯒꯥꯔꯤ ꯑꯁꯤꯅ ꯃꯇꯥꯡ ꯃꯇꯦꯡ ꯑꯣꯏꯔꯒ ꯃꯈꯣꯏꯅ ꯂꯧꯁꯤꯡ ꯎꯕ ꯃꯇꯝꯗ ꯃꯈꯣꯏꯅ ꯐꯧ ꯌꯩꯕ ꯈꯣꯠꯄ ꯃꯇꯝꯗꯁꯨ ꯁꯟ ꯒꯥꯔꯤꯗ ꯍꯥꯞꯇꯨꯅ ꯐꯧ ꯑꯗꯨ ꯂꯧꯕꯨꯛꯇꯒꯤ ꯆꯤꯡꯈꯠꯂꯤ ꯑꯗꯨꯒ ꯃꯈꯣꯏꯅ ꯐꯧꯒꯤ ꯀꯣꯠꯇ ꯑꯃꯨꯛ ꯍꯩꯖꯤꯟꯕ ꯑꯁꯤ ꯇꯧꯋꯤ ꯊꯥꯏꯅꯗꯤ ꯃꯦꯆꯤꯟ ꯂꯩꯇꯕ ꯃꯔꯝꯅ ꯐꯧ ꯑꯁꯤ ꯃꯤꯅ ꯌꯩꯔꯝꯃꯤ ꯑꯗꯨꯅ ꯃꯐꯝ ꯑꯁꯤꯗ ꯂꯩꯔꯤꯕ ꯃꯤꯑꯣꯏꯁꯤꯡꯅ ꯑꯌꯥꯝꯕ ꯐꯧ ꯌꯩꯕ ꯃꯇꯝꯗ ꯃꯤꯅ ꯌꯩꯏ ꯑꯗꯨꯒ ꯐꯧ ꯍꯣꯟꯕ ꯐꯧ ꯍꯥꯞꯀꯠꯄ ꯑꯁꯤꯁꯨ ꯂꯣꯏꯅ ꯃꯤꯅ ꯇꯧꯔꯝꯃꯤ ꯂꯝ ꯑꯁꯤꯗ ꯂꯩꯔꯤꯕ ꯃꯤ ꯑꯃꯠꯇ ꯃꯇꯝ ꯃꯥꯡꯍꯟꯗꯦ ꯃꯈꯣꯏꯗꯤ ꯊꯕꯛ ꯁꯨꯕ ꯅꯣꯝꯕꯗ ꯌꯥꯝꯅ ꯍꯣꯠꯅꯕ ꯀꯟꯕ ꯃꯤꯑꯣꯏ ꯉꯥꯛꯇꯅꯤ ꯑꯗꯨꯅ ꯃꯇꯝꯒꯤ ꯐꯦꯁꯟꯒꯤ ꯑꯣꯏꯕ ꯄꯣꯠꯂꯝꯁꯤꯡ ꯑꯁꯤ ꯃꯇꯥꯡ ꯑꯁꯤꯗ ꯑꯃꯠꯇꯁꯨ ꯎꯕ ꯉꯝꯗꯦ ꯃꯔꯝꯗꯤ ꯃꯈꯣꯏꯒꯤ ꯊꯥꯏꯅꯒꯤ ꯃꯇꯝꯗ ꯂꯩꯔꯤꯕ ꯑꯣꯏꯕꯅ ꯃꯈꯣꯏꯅ ꯐꯅꯦꯛ ꯁꯦꯠꯇꯨꯅ ꯂꯧ ꯀꯨꯝꯕ ꯐꯩꯖꯣꯝ ꯁꯦꯠꯇꯨꯅ ꯂꯧ ꯀꯨꯝꯕ ꯑꯁꯤꯒꯤ ꯃꯇꯝꯅꯤ ꯑꯗꯨꯅ ꯃꯤꯑꯣꯏꯕ ꯁꯤꯗ ꯂꯩꯔꯤꯕ ꯄꯨꯝꯅꯃꯛ ꯑꯁꯤ ꯂꯣꯏꯅ ꯆꯝꯅ ꯍꯤꯡꯕ ꯄꯨꯟꯁꯤ ꯑꯃꯁꯤ ꯇꯥꯛꯂꯤ ꯑꯉꯥꯡꯁꯤꯡꯅ ꯃꯐꯝ ꯑꯁꯤꯗ ꯂꯥꯏꯔꯤꯛ ꯂꯥꯏꯁꯨ ꯇꯝꯐꯝ ꯂꯩꯇꯕꯒꯤ ꯃꯔꯝꯅ ꯃꯈꯣꯏꯅ ꯊꯪꯅꯕ ꯈꯨꯟꯗ ꯂꯩꯕ ꯃꯐꯝ ꯑꯗꯨꯗ ꯂꯥꯏꯔꯤꯛ ꯂꯥꯏꯁꯨ ꯇꯝꯕ ꯆꯠꯂꯤ ꯈꯣꯡꯒ꯭ꯔꯥꯎ ꯑꯀꯧꯕ ꯁꯦꯠꯇꯨꯅ ꯐꯨꯔꯤꯠ ꯍꯥꯞꯇꯨꯅ ꯕꯦꯛ ꯌꯥꯜꯂꯒ ꯑꯗꯒꯤ ꯁꯦꯟꯇꯟ ꯇꯣꯡꯂꯒ ꯃꯐꯝ ꯑꯗꯨꯗ ꯂꯥꯏꯔꯤꯛ ꯇꯝꯕ ꯆꯠꯂꯤ ꯑꯗꯨꯅ ꯃꯐꯝ ꯑꯗꯨꯗ ꯂꯩꯔꯤꯕ ꯑꯉꯥꯡꯁꯤꯡꯅ ꯌꯥꯝꯅ ꯊꯋꯥꯏ ꯌꯥꯎꯅ ꯃꯍꯩ ꯇꯝꯕ ꯆꯠꯄꯗꯨ ꯃꯐꯝ ꯑꯁꯤꯗꯁꯨ ꯇꯥꯛꯂꯤ ꯐꯖꯔꯕ ꯈꯨꯠꯁꯦꯝꯒꯤ ꯃꯐꯝ ꯑꯁꯤꯗ ꯂꯩꯔꯤꯕ ꯃꯤꯑꯣꯏꯁꯤꯡ ꯑꯁꯤ ꯌꯥꯝꯅ ꯄꯨꯛꯆꯦꯜ ꯈꯣꯏꯖꯦꯜ ꯇꯤꯟꯅꯅ ꯅꯨꯡꯁꯤꯅꯅ ꯂꯩꯃꯤꯟꯅꯔꯤ ꯍꯥꯏꯕꯁꯤ ꯇꯥꯛꯂꯤ